ꯍꯜꯂꯣ ꯍꯣꯏ ꯑꯗꯨ ꯂꯥꯏꯔꯤꯛꯇꯨ ꯀꯣ ꯍꯌꯦꯡ ꯍꯪꯆꯤꯠꯇꯤ ꯂꯥꯛꯄ ꯌꯥꯏ ꯑꯗꯨ ꯉꯁꯤꯗꯤ ꯂꯩꯇꯦ ꯅꯪ ꯍꯧꯖꯤꯛ ꯍꯧꯖꯤꯛ ꯄꯥꯝꯕ꯭ꯔ ꯑꯗꯨ ꯁ꯭ꯋꯣꯔ ꯍꯥꯏꯕꯗꯤ ꯉꯝꯗꯦꯗ ꯑꯩꯁꯨ ꯑꯗꯨꯝ ꯑꯣ ꯍꯧꯖꯤꯛ ꯀꯥꯟꯁꯦ ꯑꯗꯨꯝ ꯂꯥꯛꯇꯕꯅꯤ ꯑꯗꯨ ꯀꯣ ꯅꯪꯅ ꯑꯣꯔꯗꯔ ꯇꯧꯒꯦ ꯍꯥꯏꯔꯗꯤ ꯑꯗꯨꯝ ꯑꯣꯗꯔ ꯂꯥꯏꯔꯤꯛꯀꯤ ꯃꯤꯡꯗꯨ ꯑꯩꯉꯣꯟꯗ ꯋꯥꯆꯞꯇ ꯊꯥꯎ ꯑꯗꯨ ꯑꯩꯅ ꯑꯥꯗ ꯑꯣꯔꯗꯔ ꯇꯧꯔꯒ ꯅꯪꯒꯤ ꯑꯦꯗ꯭ꯔꯦꯁꯀꯨꯝꯕꯗ ꯐꯖꯅ ꯍꯥꯞꯄꯤꯔꯒ ꯂꯥꯛꯀꯅꯤ ꯍꯣꯏ ꯑꯗꯨꯗꯤ ꯂꯥꯛꯀꯅꯤ ꯍꯥꯏꯕꯗꯤ ꯇꯥꯏꯀꯣ ꯑꯗꯨꯕꯨ ꯁꯤꯌꯣꯔꯗꯤ ꯑꯣꯏꯗꯕ

ꯑꯣ ꯍꯣꯏ ꯑꯗꯨꯗꯤ ꯍꯧꯖꯤꯛ ꯅꯪ ꯑꯃ ꯂꯩꯕꯗꯨꯗ ꯄꯥꯔꯒ ꯂꯩꯌꯣ ꯑꯗꯨꯝ ꯂꯥꯛꯀꯅꯤꯗ ꯂꯥꯛꯄꯗꯤ ꯍꯧꯖꯤꯛ ꯀꯥꯟꯁꯦ ꯑꯗꯨꯒꯤ ꯂꯥꯏꯔꯤꯛꯇꯣ ꯃꯤꯁꯨ ꯀꯟꯅ ꯊꯤꯔꯒ ꯂꯩꯔꯦ ꯂꯩꯇꯕꯗꯤ ꯃꯥꯟꯗꯦ ꯑꯗꯨꯕꯨ ꯅꯪꯅ ꯍꯪꯒꯦ ꯍꯥꯏꯔꯗꯤ ꯑꯗꯨꯝ ꯍꯪꯕ ꯌꯥꯏ ꯑꯇꯣꯞꯄ ꯅꯝꯕꯔꯁꯨ ꯑꯩꯅ ꯊꯥꯕꯤꯒꯦ ꯅꯪꯕꯨ ꯋꯥꯠꯆꯞꯇ ꯀꯣ ꯑꯉꯥꯡꯁꯤꯡ ꯑꯗꯨꯝ ꯊꯤꯔꯒ ꯂꯩꯌꯦꯕ ꯀꯣ ꯂꯩꯇꯕꯤ ꯃꯥꯜꯂꯦ ꯑꯗꯨꯗꯤ ꯑꯣ ꯍꯣꯏ ꯍꯣꯏ ꯑꯗꯨꯗꯤ ꯑꯥ ꯊꯥꯕꯤꯒꯦ ꯑꯣ ꯑꯗꯨꯗꯤ ꯑꯍꯣꯏ ꯑꯗꯨ ꯑꯣꯏꯅ ꯂꯥꯛꯀꯅꯤ ꯑꯗꯨ ꯑꯣꯏꯅ ꯂꯥꯛꯀꯅꯤ ꯑꯗꯨ ꯅꯣꯏꯒꯤ ꯖꯤꯀꯦꯒꯨꯝꯕꯗꯤ ꯄꯥꯝꯗꯦ ꯑꯦꯛꯖꯥꯝ ꯊꯥꯅꯤ ꯍꯥꯏꯗꯤ ꯖꯤꯀꯦꯒꯨꯝꯕꯁꯨ ꯀꯥꯟꯅꯩꯅ ꯃꯔꯨ ꯑꯣꯏꯅ ꯍꯣꯏ ꯍꯣꯏ ꯂꯥꯛꯑꯣ ꯑꯁꯤꯗ ꯂꯥꯛꯂꯒ ꯑꯩꯅꯁꯨ ꯂꯥꯏꯔꯤꯛ ꯁꯖꯦꯁꯟꯁꯨ ꯈꯔꯗꯤ ꯄꯤꯒꯦ ꯍꯣꯏ ꯑꯗꯨꯗꯤ ꯍꯣꯏ ꯍꯣꯏ ꯍꯣꯏ ꯊꯝꯃꯨ